ꯑꯩꯅ ꯈ꯭ꯋꯥꯏꯗꯒꯤ ꯄꯥꯝꯖꯕ ꯄꯦꯟꯇꯤꯡꯒꯤ ꯊꯥꯕꯛ ꯍꯥꯏꯔꯒꯗꯤ ꯑꯩꯗꯤ ꯁ꯭ꯄꯣꯠ ꯄꯦꯟꯇꯤꯡ ꯑꯁꯤ ꯑꯩꯅ ꯈꯔ ꯄꯥꯝꯖꯕ ꯍꯥꯏꯕꯗꯨ ꯑꯣꯏ ꯍꯥꯏꯗꯤ ꯁ꯭ꯄꯣꯠ ꯄꯦꯟꯇꯤꯡ ꯑꯁꯤꯗ ꯃꯐꯝ ꯃꯐꯝ ꯑꯗꯨꯗ ꯆꯠꯂꯒ ꯃꯐꯝ ꯑꯗꯨꯗ ꯂꯩꯔꯤꯕ ꯃꯥꯒꯤ ꯑꯩꯈꯣꯏꯒꯤ ꯂꯣꯀꯦꯁꯟ ꯑꯗꯨꯒꯤ ꯁꯅꯅꯕ ꯃꯇꯝꯗ ꯑꯩꯈꯣꯏꯒꯤ ꯗ꯭ꯔꯤꯁ꯭ꯌꯥꯁꯤꯡ ꯑꯗꯨ ꯑꯩꯈꯣꯏꯅ ꯌꯦꯡꯂꯒ ꯍꯥꯏꯗꯤ ꯐꯣꯔ ꯑꯦꯛꯖꯥꯝꯄꯜ ꯑꯩꯈꯣꯏꯅ ꯎ ꯑꯃꯗ ꯑꯩꯈꯣꯏꯅ ꯎꯆꯦꯛꯅ ꯇꯣꯡꯉꯦ ꯍꯥꯏꯇꯥꯔꯒꯗꯤ ꯃꯗꯨꯒꯤ ꯄꯣꯠ ꯑꯗꯨ ꯈꯇꯪꯗꯁꯨ ꯃꯥꯟꯅꯕ ꯌꯦꯛꯄ ꯍꯥꯏꯗꯤ ꯁ꯭ꯄꯣꯠ ꯑꯗꯨꯗ ꯆꯠꯂꯒ ꯌꯦꯛꯄꯒꯤ ꯍꯤꯔꯝꯁꯤꯗ ꯇꯁꯦꯡꯅ ꯍꯥꯏꯔꯒꯗꯤ ꯄꯥꯝꯖꯩ ꯑꯗꯨꯒ ꯍꯥꯏꯔꯤꯕ ꯍꯤꯔꯝ ꯑꯁꯤ ꯌꯦꯛꯅꯅꯕ ꯍꯣꯠꯅꯕꯗ ꯑꯩꯈꯣꯏꯒꯤ ꯃꯇꯝꯁꯤ ꯅꯤꯌꯔꯂꯤ ꯋꯥꯟ ꯑꯦꯟ ꯍꯥꯐ ꯑꯋꯥꯔꯗꯒꯤꯅ ꯇꯨ ꯑꯋꯥꯔ ꯐꯥꯎꯕ ꯑꯩꯈꯣꯏꯒꯤ ꯆꯪꯉꯤ ꯑꯗꯨꯒ ꯑꯩꯈꯣꯏꯅ ꯁꯤꯗꯒꯤ ꯍꯦꯟꯅꯁꯨ ꯆꯪꯕ ꯌꯥꯏ ꯑꯗꯨꯕꯨ ꯂꯩꯔꯤꯕ ꯁ꯭ꯄꯣꯠ ꯑꯗꯨꯒꯤ ꯂꯩꯔꯤꯕ ꯃꯥꯒꯤ ꯐꯤꯕꯝ ꯑꯗꯨꯅ ꯍꯦꯟꯅ ꯂꯥꯏꯕ ꯑꯣꯏꯔꯒꯗꯤ ꯁꯨꯞꯅꯇꯪꯒꯤ ꯄꯨꯡ ꯑꯃꯗꯒꯤ ꯍꯦꯟꯅ ꯄꯨꯡ ꯑꯃ ꯈꯛꯇꯪꯗ ꯑꯩꯈꯣꯏꯅ ꯌꯦꯛꯄꯁꯨ ꯌꯥꯏ ꯑꯗꯨꯗꯨꯒ ꯍꯦꯟꯅ ꯑꯔꯨꯕ ꯗ꯭ꯔꯤꯁꯥ ꯑꯃ ꯑꯣꯔꯝꯇꯥꯔꯒꯗꯤ ꯃꯗꯨꯗꯤ ꯑꯩꯈꯣꯏꯅ ꯌꯥꯝꯗ꯭ꯔꯕ ꯃꯛꯇꯗ ꯄꯨꯡ ꯑꯍꯨꯝ ꯐꯥꯎꯕꯗꯤ ꯆꯪꯅ ꯍꯥꯏꯔꯤꯕ ꯄꯦꯟꯇꯤꯡ ꯑꯗꯨꯕꯨ ꯂꯣꯏꯁꯟꯅꯅꯕ ꯍꯣꯠꯅꯩ